ꯑꯩꯈꯣꯏꯒꯤ ꯍꯤꯟꯗꯨꯁꯤꯡꯒꯤ ꯑꯣꯏꯕ ꯀꯨꯝꯍꯩ ꯗꯤꯋꯥꯂꯤꯗ ꯑꯩꯅ ꯑꯩꯈꯣꯏꯒꯤ ꯀꯦꯟꯗꯜ ꯊꯥꯟꯅꯕꯒꯤꯗꯃꯛꯇ ꯂꯐꯨꯗ ꯀꯦꯟꯗꯜ ꯌꯨꯡꯉꯒ ꯊꯥꯜꯂꯦ ꯑꯗꯣ ꯃꯌꯥꯝꯅ ꯑꯩꯉꯣꯟꯗꯁꯨ ꯌꯥꯝꯅ ꯐꯖꯩꯅ ꯍꯥꯏꯌꯦ ꯑꯗꯨꯝ ꯃꯌꯥꯝꯅ ꯐꯖꯩ ꯐꯖꯩ ꯀꯃꯥꯏꯅ ꯁꯦꯝꯃꯤꯅꯣ ꯈꯣꯠꯂꯤꯅꯣ ꯍꯥꯏꯌꯦꯕ ꯑꯗꯣ ꯑꯩꯁꯨ ꯌꯥꯝ ꯍꯔꯥꯎꯋꯦ ꯑꯗꯨꯒ ꯂꯐꯨꯗꯣ ꯑꯩꯅ ꯑꯗꯨꯒꯤꯗꯣ ꯁꯦꯝꯅꯕ ꯍꯣꯠꯅꯕꯗ ꯑꯋꯥꯕ ꯃꯌꯥꯝ ꯊꯦꯡꯅꯩ ꯂꯐꯨꯗꯣ ꯌꯥꯟꯅꯕ ꯍꯣ ꯍꯣꯠꯅꯕꯗ ꯑꯩꯈꯣꯏꯒꯤ ꯊꯥꯡꯖꯧ ꯃꯇꯣꯟꯗꯣ ꯇꯦꯛꯊꯣꯛꯈꯤꯗꯅ ꯎꯝꯅ ꯑꯗꯨꯃꯥꯏ ꯑꯋꯥꯕ ꯃꯌꯥꯝ ꯊꯦꯡꯅꯩ ꯑꯗꯩꯗꯤ ꯊꯥꯡꯖꯧꯅ ꯈꯨꯠꯇ ꯁꯣꯛꯄ ꯏ ꯊꯣꯛꯄ ꯑꯗꯨꯒꯨꯝꯕ ꯑꯋꯥꯕ ꯃꯌꯥꯝ ꯑꯃ ꯊꯦꯡꯅꯩ ꯑꯗꯨꯒꯨꯝꯕ ꯑꯋꯥꯕꯗꯨꯗꯤ ꯀꯅꯥꯝꯇ ꯎ ꯀꯅꯥꯝꯇꯅ ꯎꯕꯤꯗꯦ ꯑꯗꯨꯒ ꯑꯩꯈꯣꯏꯒꯤ ꯗꯤꯋꯥꯂꯤꯒꯤ ꯀꯦꯟꯗꯜ ꯃꯩ ꯊꯥꯟꯕꯗ ꯑꯩꯈꯣꯏꯒꯤ ꯐꯖꯩ ꯐꯖꯩ ꯍꯥꯏꯕ ꯍꯥꯏꯕꯗꯣ ꯑꯗꯨꯗꯤ ꯃꯌꯥꯝꯅ ꯎꯕꯤ ꯑꯗꯨꯅꯁꯨ ꯍꯦꯟꯅ ꯍꯔꯥꯎꯋꯤ ꯑꯩꯗꯤ ꯀꯩꯒꯤꯅꯣꯗꯤ ꯑꯋꯥꯕ ꯃꯌꯥꯝꯗꯣ ꯊꯦꯡꯅꯔꯒ ꯑꯩꯈꯣꯏꯒꯤ ꯃꯩꯗꯣ ꯐꯖꯅ ꯊꯥꯜꯂꯕ ꯃꯇꯨꯡꯗ ꯃꯤꯌꯥꯝꯅ ꯌꯦꯡꯉꯒ ꯑꯩꯉꯣꯟꯗ ꯏꯟꯀꯔꯦꯖ ꯊꯧꯅꯥ ꯑꯃ ꯅꯪꯅ ꯁꯦꯝꯃꯤꯁꯦ ꯐꯖꯩꯍꯦ ꯑꯗꯨꯃꯥꯏꯅꯁꯨ ꯇꯨꯡ ꯀꯣꯏꯅ ꯑꯗꯨꯝ ꯁꯦꯝꯕ ꯉꯝꯅꯕ ꯍꯣꯠꯅꯧꯀꯣ ꯅꯪꯒꯤꯁꯦ ꯌꯥꯝ ꯐꯖꯩ ꯀꯥꯏꯅ ꯍꯥꯏ ꯍꯥꯏꯕꯤꯕꯗꯣ ꯑꯗꯨꯅ ꯑꯩꯅ ꯉꯁꯥꯏꯒꯤ ꯑꯋꯥꯕ ꯃꯥꯌꯝ ꯑꯃ ꯊꯦꯡꯅꯈꯤꯕꯗꯣ ꯄꯨꯝꯀꯥꯎ ꯀꯥꯎꯋꯦ ꯑꯗꯨꯃꯥꯏꯅ ꯇꯧꯕꯗꯣ ꯑꯩ ꯌꯥꯝ ꯅꯨꯡꯉꯥꯏ